ꯂꯧꯖꯒꯗꯕ ꯗꯦꯂꯤꯕꯔꯤ ꯑꯗꯨꯝ ꯄꯤꯕ ꯉꯝꯒꯗ꯭ꯔꯥ ꯉꯝꯂꯣꯏꯗ꯭ꯔꯥ ꯑꯗꯨ ꯑꯃꯨꯛꯇ ꯅꯣꯡꯃꯗ ꯅꯣꯡꯃꯗ ꯂꯤꯇꯔ ꯀꯨꯟꯊ꯭ꯔꯥꯃꯨꯛ ꯑꯗꯨꯃꯥꯏꯅ ꯄꯥꯝꯕ ꯑꯥ ꯍꯣꯝ ꯗꯤꯂꯤꯕꯔꯤ ꯆꯠꯀꯗꯕ ꯑꯧ ꯑꯧ

ꯍꯣꯏ ꯑꯩꯗꯤ ꯌꯥꯔꯤꯒꯩꯗꯤ ꯉꯟꯕꯗꯨꯅ ꯍꯦꯟꯅ ꯄꯥꯝꯃꯦ ꯉꯁꯥꯏꯒꯤ ꯍꯣꯝ ꯗꯤꯂꯤꯕꯔꯤ ꯌꯨꯝꯊꯣꯡ ꯈꯨꯗꯤꯡꯒꯤ ꯆꯠꯀꯗꯕꯅꯤꯅꯀꯣ ꯑꯗꯒꯤ ꯁꯅꯥꯗꯤ ꯑꯗꯨꯝ ꯐꯪꯒꯗ꯭ꯔꯣ ꯁꯅꯥꯁꯨ ꯀꯤꯂꯣ ꯃꯔꯤꯒꯨꯝꯕ ꯑꯗꯨꯃꯥꯏꯅ ꯗꯤꯂꯤꯕꯔꯤ ꯑꯗꯨꯝ ꯄꯤꯕ ꯌꯥꯒꯗ꯭ꯔꯥ ꯑꯗꯨꯝꯇꯒ ꯍꯣꯏ ꯍꯣꯏ ꯑꯗꯒꯤ ꯑꯐꯝꯕꯗꯤ ꯑꯐꯝꯕꯗꯤ ꯂꯤꯇꯔ ꯑꯍꯨꯝꯒꯨꯝꯕ ꯑꯗꯨꯃꯥꯏꯅ ꯃꯥꯗꯤ ꯈꯔ ꯁꯤꯖꯟ ꯅꯥꯏꯕꯅꯤꯅꯀꯣ ꯁꯥꯕ ꯃꯇꯝꯗꯅ ꯁꯅꯥꯁꯦ ꯈꯔ ꯆꯠꯂꯦ ꯑꯗꯨꯒ ꯑꯏꯪꯕ ꯃꯇꯝꯗꯗꯤ ꯁꯅꯥꯁꯦ ꯆꯠꯇꯕ ꯑꯣ ꯑꯧ ꯑꯧ ꯑꯣ ꯑꯗꯨ ꯐꯪꯂꯤꯕ ꯁꯪꯒꯣꯝꯁꯦ ꯁꯟ ꯀꯔꯝꯕ ꯁꯟ ꯃꯈꯜꯒꯤ ꯑꯣꯏꯕꯅꯣ ꯖꯔꯁꯤ ꯑꯗꯒꯤ ꯃꯩꯇꯩ ꯁꯟ ꯍꯥꯏꯗꯅ ꯂꯩꯗꯅꯀꯣ

ꯍꯦꯟꯅ ꯄꯥꯝꯕꯕꯨꯗꯤ ꯑꯩꯅ ꯍꯦꯛ ꯄꯥꯝꯕ ꯁꯪꯒꯣꯝ ꯃꯈꯜ ꯑꯗꯨ ꯊꯣꯛꯑꯦ ꯃꯩꯇꯩ ꯁꯟꯒꯤ ꯁꯪꯒꯣꯝꯁꯤꯅ ꯍꯦꯟꯅ ꯄꯥꯝꯅꯩꯌꯦꯕ ꯑꯗꯨ ꯉꯁꯥꯏꯒꯤ ꯑꯣ ꯑꯣ ꯑꯗꯨꯒ ꯍꯟꯗꯛ ꯂꯥꯛꯂꯤꯕ ꯇꯥꯡ ꯇꯔꯥ ꯃꯉꯥꯁꯦ ꯁꯤꯗꯩꯁꯤꯗ ꯎꯁꯣꯄ ꯑꯃ ꯂꯩꯕ ꯁꯤꯗꯩꯗ ꯁꯅꯥꯗꯣ ꯀꯦ ꯖꯤ ꯃꯉꯥꯒꯨꯝꯕ ꯑꯗꯨꯃꯥꯏꯅ ꯄꯥꯝꯃꯦ ꯑꯗꯨꯃꯒ ꯑꯣ ꯑꯗꯨꯒꯤ ꯃꯊꯛꯇ ꯑꯗꯨꯗꯒꯤ ꯑꯃꯅ ꯀꯔꯤꯒꯨꯝꯕꯗ ꯂꯥꯏ ꯇꯤꯟꯒꯤ ꯁꯜ ꯑꯃꯨꯕꯒꯤ ꯁꯪꯒꯣꯝ ꯀꯥꯏꯅꯁꯨ ꯍꯦꯛ ꯍꯥꯏꯕ ꯌꯥꯎꯔꯛꯑꯦꯕꯀꯣ ꯊꯥꯡꯉꯩ ꯁꯦꯡꯅ ꯁꯜ ꯑꯃꯨꯕꯤꯒ ꯌꯥꯎꯕ꯭ꯔꯥ ꯑꯗꯨ ꯑꯣ ꯑꯣ ꯑꯗꯨꯗꯒꯤ ꯁꯟ ꯈꯛꯇꯒꯤ ꯑꯣꯏꯅ ꯐꯪꯒꯗ꯭ꯔꯥ ꯁꯪꯒꯣꯝꯁꯦ ꯀꯔꯤꯒꯨꯝꯕ ꯑꯩꯈꯣꯏꯒꯤ ꯌꯥꯎ ꯑꯗꯨ ꯑꯗꯥ ꯂꯩꯗꯅꯀꯣ ꯑꯗꯨꯒꯨꯝꯕꯒꯤ ꯀꯥꯗꯤ ꯑꯣ ꯑꯥ ꯌꯥꯎ ꯍꯃꯦꯡꯒꯨꯝꯕꯗ ꯂꯥꯏꯒꯤ ꯇꯉꯥꯏ ꯂꯥꯏꯒꯤ ꯇꯉꯥꯏ ꯐꯗꯕꯗ ꯑꯦ ꯌꯥꯎꯒꯤ ꯍꯥꯃꯦꯡꯒꯤ ꯀꯥꯏꯅ ꯍꯦꯛ ꯍꯦꯛ ꯁꯪꯒꯣꯝꯁꯤ ꯑꯗꯨꯃꯥꯏꯅ ꯍꯥꯏꯔꯛꯄꯁꯤ ꯌꯥꯎꯋꯦꯕꯀꯣ ꯁꯤꯒꯨꯝꯕ ꯀꯥꯏꯗꯤ ꯐꯪ ꯂꯥꯛꯀꯗ꯭ꯔꯥ ꯑꯗꯨ ꯑꯃꯇꯒ

ꯑꯗꯒꯤ ꯃꯃꯟꯁꯤꯅ ꯁꯪꯒꯣꯝꯒꯤ ꯃꯃꯟꯁꯤꯅ ꯀꯌꯥꯃꯨꯛꯇ ꯄꯤꯕꯤꯕ ꯑꯗꯨ ꯑꯃꯇꯒ

ꯑꯗꯨꯗꯒꯤ ꯁꯅꯥꯒꯤ ꯃꯃꯜꯁꯤ ꯑꯝꯇꯒ ꯑꯣ ꯑꯣ ꯑꯗꯨꯕꯨ ꯌꯥꯔꯤꯒꯩꯗꯤ ꯑꯩꯅ ꯉꯁꯥꯏꯒꯤ ꯃꯊꯥꯡ ꯂꯧꯕ ꯍꯥꯏꯗꯨ ꯑꯣꯏꯕꯅꯤꯅ ꯌꯥꯔꯤꯒꯩꯗꯤ ꯈꯔ ꯁꯦꯡꯅ ꯁꯪꯒꯣꯝꯗꯨ ꯈꯔ ꯐꯅ ꯄꯤꯕꯤꯎ ꯑꯗꯨ ꯑꯝꯇꯪꯒ ꯑꯣ ꯑꯣ

ꯍꯣꯏ ꯃꯔꯛ ꯃꯔꯛꯇ ꯁꯪꯒꯣꯝ ꯃꯄꯥꯟꯒꯨꯝꯕ ꯍꯥꯏꯔꯛꯄ ꯑꯗꯨꯝ ꯃꯌꯥꯎꯏ ꯑꯗꯨꯒꯨꯝꯕꯗꯨ ꯅꯣꯡꯃ ꯅꯤꯅꯤ ꯋꯥꯠꯂꯤꯉꯩꯗ ꯐꯪꯂꯒꯗꯤ ꯑꯗꯨ ꯑꯃꯒ ꯄꯤꯕꯤꯔꯗꯤ ꯍꯦꯟꯅ ꯑꯗꯩꯗꯒꯤ

ꯑꯗꯨꯒ ꯏꯁꯤꯡ ꯃꯥꯏꯁꯤꯡ ꯌꯥꯟꯕ ꯈꯣꯠꯄꯩꯗꯤ ꯑꯩ ꯊꯣꯏꯗꯣꯛꯄ ꯇꯧꯗꯦ ꯑꯩꯁꯨ ꯉꯁꯥꯏꯒꯤ ꯏꯁꯥꯒꯤ ꯇꯥꯏꯇꯜ ꯑꯃ ꯐꯪꯅꯤꯡꯕꯒꯤ ꯍꯣꯝ ꯗꯦꯂꯤꯕꯔ ꯇꯧꯕꯅꯤꯅꯀꯣ ꯑꯣ ꯑꯩꯒꯤ ꯀꯁꯇꯃꯔꯗꯨ ꯃꯁꯤꯡ ꯍꯦꯟꯀꯠꯅꯕ ꯑꯩꯁꯨ ꯌꯥꯝ

ꯑꯗꯨꯗꯒꯤ ꯑꯩꯈꯣꯏꯒꯤ ꯒꯤ ꯀꯥꯏꯅ ꯃꯔꯛ ꯃꯔꯛꯇ ꯍꯦꯛ ꯍꯥꯏꯕ ꯌꯥꯎꯋꯦꯕꯀꯣ ꯑꯁꯤ ꯁꯤꯁꯨ ꯐꯪꯒꯗ꯭ꯔꯥ ꯑꯗꯨꯝ ꯑꯣ ꯑꯗꯒꯤ ꯑꯃꯅ ꯒꯤꯊꯤꯑꯅ ꯑꯃꯁꯨ ꯍꯦꯛ ꯃꯔꯛ ꯃꯔꯛꯇ ꯃꯃꯥꯡꯉꯩꯒꯤ ꯑꯍꯟꯒꯩꯅ ꯌꯥꯝ ꯄꯥꯝꯅ ꯑꯧ ꯑꯧ ꯑꯗꯒꯤ ꯑꯃꯅ ꯈꯪꯗꯕ ꯑꯃꯅ ꯀꯅꯥꯒꯨꯝꯕꯅ ꯑꯩꯈꯣꯏꯒꯤ ꯁꯪꯒꯣꯃꯁꯦ ꯁꯨꯝꯂꯒ ꯆꯥꯖꯨꯝꯗ ꯆꯨꯝꯊꯣꯛꯇꯅ ꯇꯧꯕꯁꯤ ꯑꯩꯈꯣꯏ ꯕꯤꯟꯙꯥ ꯑꯣꯟꯒꯜꯂꯤꯅ ꯍꯥꯏꯌꯦꯕ ꯑꯗꯨ ꯆꯥꯖꯨꯝꯗ ꯐꯖꯅ ꯆꯨꯝꯊꯣꯛꯄꯤꯎ ꯑꯩꯉꯣꯟꯗ ꯄꯤ ꯇꯥꯔꯒꯗꯤ ꯑꯩꯈꯣꯏꯅꯁꯨ ꯁꯦꯡꯅ ꯆꯨꯝꯊꯣꯛꯄ ꯌꯥꯅꯅꯕ ꯑꯣ ꯌꯥꯔꯦ ꯊꯝꯖꯔꯒꯦ ꯊꯝꯖꯔꯒꯦ